ꯑꯩꯈꯣꯏꯒꯤ ꯃꯐꯝꯁꯤꯗ ꯈꯨꯠ ꯁꯥ ꯍꯩꯕꯒꯤ ꯁꯦꯝ ꯁꯥꯕꯒꯤ ꯍꯥꯏꯇꯥꯔꯒꯗꯤ ꯆꯐꯨ ꯁꯥꯕꯒꯨꯝꯕ ꯐꯛ ꯁꯥꯕꯒꯨꯝꯕ ꯃꯣꯔꯥ ꯁꯥꯕꯒꯨꯝꯕ ꯍꯥꯏꯔꯤꯕ ꯃꯈꯜꯁꯤꯡꯁꯤ ꯑꯩꯈꯣꯏꯅ ꯁꯥꯕ ꯍꯩꯕ ꯂꯣꯏꯅ ꯂꯩ ꯑꯗꯨꯅ ꯃꯐꯝ ꯑꯁꯤꯗ ꯇ ꯅꯠꯇꯅ ꯑꯇꯣꯞꯄ ꯃꯐꯝꯁꯤꯡꯗꯁꯨ ꯁꯤꯒꯨꯝꯕ ꯈꯨꯠꯁꯥ ꯍꯩꯕꯒꯤ ꯃꯐꯝꯁꯤꯡꯁꯤ ꯂꯩꯍꯟꯅꯤꯡꯉꯤ